ꯑꯩꯅ ꯃꯤ ꯌꯥꯝꯅ ꯌꯥꯝꯕ ꯄ꯭ꯔꯣꯒ꯭ꯔꯥꯝ ꯑꯃꯒꯤ ꯆꯥꯛ ꯊꯣꯡꯕ ꯑꯃꯗꯤ ꯏꯟꯖꯥꯡ ꯊꯣꯡꯕ ꯌꯥꯎꯖꯈꯤ ꯃꯗꯨ ꯑꯩꯒꯤ ꯏꯃꯥꯟꯅꯕ ꯑꯃꯒꯤ ꯂꯨꯍꯣꯡꯕꯒꯤ ꯄ꯭ꯔꯣꯒ꯭ꯔꯥꯝꯒꯤꯗꯃꯛ ꯊꯣꯡꯖꯈꯤꯕꯅꯤ ꯃꯁꯤꯗ ꯑꯋꯥꯕ ꯀꯌꯥ ꯑꯃꯁꯨ ꯊꯦꯡꯅꯈꯤ ꯃꯌꯥꯝ ꯄꯨꯟꯕꯅꯤꯅ ꯅꯨꯡꯉꯥꯏꯕ ꯀꯌꯥ ꯑꯃꯁꯨ ꯌꯥꯎꯈꯤ ꯑꯌꯨꯛ ꯌꯥꯝꯅ ꯉꯟꯅ ꯍꯧꯒꯠꯂꯤ ꯃꯁꯤꯗ ꯑꯍꯥꯟꯕꯗ ꯁꯥ ꯑꯃꯗꯤ ꯑꯇꯣꯞꯄ ꯇꯣꯉꯥꯟ ꯇꯣꯉꯥꯟꯕ ꯏꯟꯖꯥꯡ ꯀꯌꯥ ꯃꯈꯜ ꯀꯌꯥ ꯑꯃꯁꯨ ꯊꯣꯡꯈꯤ ꯑꯗꯨ ꯊꯣꯡꯅꯕ ꯍꯣꯠꯅꯕꯗ ꯑꯗꯨꯒꯤ ꯆꯪꯒꯗꯕ ꯃꯆꯜ ꯑꯃꯗꯤ ꯇꯤꯜꯍꯧ ꯆꯅꯝꯅ ꯆꯤꯡꯕ ꯇꯣꯉꯥꯟ ꯇꯣꯉꯥꯟꯕ ꯊꯥꯎꯅꯆꯤꯡꯕ ꯑꯩꯈꯣꯏꯅ ꯇꯌꯥꯔꯤ ꯇꯧꯗꯨꯅ ꯊꯣꯡꯈꯤ ꯑꯗꯨꯕꯨ ꯃꯇꯝ ꯌꯥꯝꯅ ꯆꯪꯈꯤ ꯑꯩꯈꯣꯏ ꯃꯤ ꯑꯅꯤꯅ ꯊꯣꯡꯕꯅꯤ ꯆꯥꯛ ꯑꯍꯥꯟꯕꯗ ꯑꯦꯟꯖꯥꯡ ꯊꯣꯡꯕ ꯂꯣꯏꯔꯦ ꯑꯗꯨꯒꯤ ꯃꯊꯪꯗ ꯆꯥꯛ ꯑꯃꯨꯛ ꯊꯣꯡꯉꯤ ꯌꯥꯝꯗ꯭ꯔꯕꯗ ꯃꯤ ꯆꯅꯤ ꯌꯥꯡꯈꯩꯃꯨꯛ ꯑꯣꯏꯒꯅꯤ ꯃꯈꯣꯏ ꯃꯌꯥꯝꯒꯤ ꯆꯥꯅ ꯆꯥꯅ ꯊꯛꯅꯕ ꯁꯤꯟꯕ ꯏꯁꯤꯡ ꯃꯥꯏꯁꯤꯡꯅꯆꯤꯡꯕ ꯑꯗꯒꯤ ꯑꯇꯣꯞꯄ ꯄ꯭ꯔꯣꯒ꯭ꯔꯥꯝ ꯍꯥꯏꯗꯤ ꯇꯣꯉꯥꯟ ꯇꯣꯉꯥꯟꯕ ꯆꯤꯟꯖꯥꯛ ꯀꯌꯥ ꯑꯃꯁꯨ ꯑꯥꯏꯇꯦꯝꯁ ꯀꯌꯥ ꯑꯃꯁꯨ ꯌꯥꯎꯔꯤ ꯑꯗꯨꯁꯤꯡꯗꯨ ꯁꯤꯟꯕ ꯂꯥꯡꯕ ꯃꯇꯝꯗ ꯑꯌꯨꯛ ꯉꯟꯅ ꯍꯧꯒꯠꯂꯒ ꯃꯗꯨꯒꯤ ꯁꯤꯟ ꯂꯥꯡꯕꯁꯤ ꯄꯨꯡ ꯅꯤꯄꯥꯟ ꯃꯥꯄꯟ ꯑꯗꯨꯃꯥꯏꯅ ꯂꯣꯏꯁꯟꯈꯤ ꯑꯗꯨꯕꯨ ꯃꯌꯥꯝ ꯆꯥꯅꯅꯕ ꯂꯥꯛꯑꯕ ꯃꯇꯨꯡꯗ ꯃꯌꯥꯝꯗꯨꯒꯤ ꯆꯥꯅ ꯊꯛꯅꯅꯕ ꯌꯦꯟꯕ ꯑꯗꯒꯤ ꯃꯈꯣꯏꯒꯤ ꯁꯦꯕꯥ ꯇꯧꯕꯗ ꯌꯥꯝꯅ ꯋꯥꯈꯤ ꯃꯐꯝ ꯃꯐꯝ ꯑꯗꯨꯗ ꯇꯤꯟꯕꯤꯔꯤꯕ ꯃꯤꯌꯥꯝ ꯈꯨꯗꯤꯡꯃꯛꯀꯤ ꯄꯦꯟꯅꯅꯕ ꯍꯣꯠꯅꯕꯗ ꯑꯩꯈꯣꯏꯗ ꯑꯋꯥꯕ ꯀꯌꯥ ꯑꯃ ꯊꯦꯡꯅꯈꯤ ꯃꯤꯌꯥꯝꯅ ꯆꯥꯕ ꯊꯛꯄ ꯂꯣꯏꯔꯕ ꯃꯇꯨꯡꯗ ꯄ꯭ꯔꯣꯒ꯭ꯔꯥꯝ ꯀꯌꯥ ꯀꯌꯥ ꯑꯃꯁꯨ ꯄꯥꯡꯊꯣꯛꯈꯤ ꯃꯤꯌꯥꯝ ꯃꯌꯥꯝꯗꯨꯒꯤ ꯊꯣꯡꯕ ꯊꯥꯛꯄ ꯀꯌꯥ ꯑꯃꯁꯨ ꯍꯥꯏꯔꯤꯕ ꯆꯥꯛ ꯌꯦꯟꯁꯥꯡꯁꯤꯈꯛꯇꯪ ꯅꯠꯇꯅ ꯑꯇꯣꯞ ꯑꯇꯣꯞꯄ ꯆꯥꯛ ꯇꯣꯛꯑꯕ ꯃꯇꯨꯡꯗ ꯆꯥꯅ ꯊꯛꯅꯅꯕ ꯀꯌꯥ ꯑꯃꯁꯨ ꯑꯩꯈꯣꯏꯅ ꯊꯣꯡꯗꯨꯅ ꯁꯤꯜ ꯂꯥꯡꯉꯒ ꯃꯈꯣꯏꯕꯨ ꯄꯤꯖ ꯄꯤꯊꯛ ꯇꯧꯈꯤ ꯑꯁꯨꯝꯅ ꯄ꯭ꯔꯣꯒ꯭ꯔꯥꯝ ꯑꯗꯨ ꯀꯨꯏꯅ ꯇꯧꯈꯤ ꯑꯃꯗꯤ ꯂꯣꯏꯗ꯭ꯔꯤꯐꯥꯎꯕ ꯆꯥꯕ ꯊꯣꯡꯕ ꯊꯥꯛꯄꯒꯤ ꯊꯕꯛ ꯊꯧꯔꯝꯁꯨ ꯑꯗꯨꯝ ꯇꯧꯈꯤ